ꯎꯝ ꯍꯜꯂꯣ ꯑꯩꯁꯦ ꯅꯈꯣꯏꯒꯤ ꯅꯈꯣꯏꯒꯤ ꯐꯦꯁꯇꯤꯕꯦꯜꯗꯣ ꯑꯥ ꯅꯈꯣꯏꯒꯤ ꯐꯦꯁꯇꯤꯕꯦꯜꯗꯨ ꯌꯥꯎꯕ ꯂꯥꯛꯄꯅꯦ ꯑꯩꯁꯦ ꯂꯝ ꯂꯥꯞꯄꯒꯤ ꯑꯥ ꯃꯄꯥꯅꯗꯒꯤ ꯂꯥꯛꯄꯅꯦꯕ ꯑꯗꯨ ꯀꯔꯝ ꯍꯥꯏꯅ ꯐꯦꯁꯇꯤꯕꯦꯜꯗꯨ ꯀꯔꯝ ꯍꯥꯏꯅ ꯆꯠꯀꯗ꯭ꯔꯥ ꯑꯩꯗꯤ ꯒꯥꯔꯤꯁꯨ ꯌꯥꯎꯔꯛꯇꯦ ꯀꯔꯝ ꯍꯥꯏꯅ ꯌꯧꯒꯅꯤ

ꯎꯝ ꯎꯝ ꯑꯣ

ꯑꯩꯁꯦ ꯍꯣꯇꯦꯜꯗ ꯂꯩꯔꯤꯅꯦ ꯑꯗꯨꯒꯤ ꯑꯥ ꯍꯣꯏ ꯍꯣꯏ ꯍꯣꯏ ꯑꯗꯨꯗ ꯐꯥꯎꯅꯁꯦ ꯀꯣꯜ ꯇꯧꯔꯛꯀꯦ ꯍꯣꯏ ꯍꯣꯏ

ꯍꯣꯏ ꯍꯣꯏ ꯍꯣꯏ ꯌꯥꯝ ꯅꯨꯡꯉꯥꯏꯔꯦ ꯎꯝ ꯎꯝ ꯎꯝ ꯍꯣꯏ ꯍꯣꯏ ꯍꯣꯏ

ꯍꯣꯏ ꯍꯣꯏ ꯍꯣꯏ

ꯍꯣꯏ ꯍꯣꯏ ꯇꯧꯔꯛꯀꯦ ꯍꯣꯏ ꯍꯣꯏ ꯍꯣꯏ ꯎꯝ ꯎꯝ ꯍꯣꯏ ꯍꯣꯏ ꯍꯣꯏ ꯌꯥꯝ ꯅꯨꯡꯉꯥꯏꯔꯦ ꯎꯝ ꯎꯝ ꯍꯣꯏ ꯍꯣꯏ ꯊꯝꯃꯦ